ꯆꯥꯛ ꯊꯣꯡꯕꯗ ꯑꯩꯈꯣꯏꯅ ꯁꯤꯖꯤꯟꯅꯔꯤꯁꯤ ꯆꯐꯨ ꯁꯤꯖꯤꯟꯅꯩ ꯖꯋꯥꯟ ꯁꯤꯖꯤꯟꯅꯩ ꯈꯥꯕꯩ ꯁꯤꯖꯤꯟꯅꯩ ꯆꯦꯒꯞ ꯁꯤꯖꯤꯟꯅꯩ ꯄ꯭ꯂꯦꯠ ꯁꯤꯖꯤꯟꯅꯩ ꯇꯦꯡꯀꯣꯠ ꯁꯤꯖꯤꯟꯅꯩ ꯀꯣꯔꯐꯨꯁꯤꯅ ꯆꯥꯛ ꯊꯣꯡꯕꯗ ꯁꯤꯖꯤꯟꯅꯩ ꯖꯋꯥꯟꯁꯤꯅ ꯌꯦꯟꯁꯥꯡ ꯊꯣꯡꯕꯗ ꯁꯤꯖꯤꯟꯅꯩ ꯆꯦꯒꯞꯁꯤꯅ ꯍꯣꯔꯦꯟ ꯆꯐꯨ ꯑꯃꯗꯤ ꯖꯋꯥꯟꯁꯤ ꯃꯩꯊꯛꯇ ꯊꯥꯡꯒꯠ ꯊꯥꯡꯗꯗ ꯁꯤꯖꯤꯟꯅꯩ ꯑꯗꯨꯒ ꯈꯥꯕꯩꯁꯤꯅ ꯌꯦꯟꯁꯥꯡꯗ ꯑꯣꯠꯅꯕ ꯍꯣꯔꯦꯟ ꯁꯤꯖꯤꯟꯅꯩ ꯄ꯭ꯂꯦꯠꯁꯤꯅ ꯍꯣꯔꯦꯟ ꯆꯥꯛ ꯊꯤꯅꯕꯗ ꯁꯤꯖꯟꯅꯩ ꯑꯗꯨꯒ ꯇꯦꯡꯀꯣꯠꯁꯤꯅ ꯌꯦꯟꯖꯁꯥꯡ ꯍꯥꯞꯄꯗ ꯁꯤꯖꯟꯅꯩ ꯑꯗꯨꯒ ꯑꯩꯈꯣꯏꯅ ꯀꯛꯅꯕ ꯁꯤꯖꯟꯅꯔꯤꯁꯤꯅ ꯑꯩꯈꯣꯏꯅ ꯍꯣꯔꯦꯟ ꯌꯦꯟꯁꯥꯡ ꯅꯠꯇ꯭ꯔꯒ ꯄꯣꯠ ꯑꯗꯨ ꯀꯛꯑꯒ ꯊꯣꯡꯕ ꯊꯥꯛꯄꯗ ꯌꯥꯝꯅ ꯊꯨꯅ ꯃꯨꯜꯍꯟꯕ ꯗ ꯃꯇꯦꯡ ꯄꯥꯡꯉꯤ ꯑꯗꯨꯒ ꯍꯥꯎꯍꯟꯕꯁꯨ ꯑꯣꯏ ꯃꯔꯝ ꯑꯁꯤꯅ ꯑꯩꯈꯣꯏꯅ ꯀꯛꯄꯗ ꯊꯥꯡ ꯁꯤꯖꯟꯅꯩ